ꯑꯍꯥꯟꯕꯗ ꯑꯩꯈꯣꯏꯅ ꯏꯁꯣꯔꯕꯨ ꯈꯨꯔꯨꯝꯃꯤ ꯑꯩꯅ ꯅꯤꯖꯅꯤꯡꯕ ꯍꯥꯏꯖꯅꯤꯡꯕ ꯀꯌꯥ ꯅꯤꯖꯗꯨꯅ ꯑꯗꯨꯒꯤ ꯃꯇꯨꯡꯗ ꯑꯍꯜꯂꯃꯟ ꯀꯌꯥ ꯀꯧꯁꯤꯟꯗꯨꯅ ꯂꯩꯀꯥꯏꯒꯤ ꯄꯤꯖ ꯄꯤꯊꯛ ꯇꯧꯔꯕ ꯇꯨꯡꯗ ꯃꯃꯥ ꯃꯄꯥ ꯂꯩꯖꯗꯕ ꯑꯉꯥꯡꯁꯤꯡꯕꯨꯁꯨ ꯀꯧꯁꯤꯟꯗꯨꯅ ꯄꯤꯖ ꯄꯤꯊꯛ ꯇꯧꯔꯦ ꯁꯦꯜ ꯊꯨꯝ ꯀꯌꯥ ꯌꯦꯟꯊꯣꯛꯏ ꯑꯇꯣꯞ ꯑꯇꯣꯞꯄ ꯏꯃꯥꯟꯅꯕꯤ ꯐ꯭ꯔꯦꯟ ꯃꯌꯥꯝꯁꯤꯡꯁꯨ ꯀꯧꯗꯨꯅ ꯑꯩꯈꯣꯏꯅ ꯄꯤꯖ ꯄꯤꯊꯛ ꯇꯧꯏ ꯑꯁꯤꯇꯁꯨ ꯅꯠꯇꯅ ꯑꯩꯈꯣꯏꯅ ꯂꯥꯏꯁꯪꯁꯤꯡꯗ ꯆꯠ ꯆꯠꯇꯨꯅ ꯁꯦꯜꯁꯨ ꯍꯥꯞꯄꯤ ꯑꯁꯤꯅꯆꯤꯡꯕ ꯊꯕꯛ ꯀꯌꯁꯨ ꯇꯧꯏ